ꯑꯩꯈꯣꯏꯒꯤ ꯈꯔ ꯆꯠꯂꯒ ꯄꯥꯠ ꯑꯃ ꯂꯩ ꯄꯥꯠꯇꯨꯗ ꯑꯩꯅ ꯌꯥꯝ ꯇꯣꯏꯅ ꯅꯨꯃꯤꯗꯥꯡ ꯋꯥꯏꯔꯝꯒꯨꯝꯕ ꯀꯔꯤꯒꯨꯝꯕꯗ ꯎꯆꯦꯛꯁꯤ ꯁꯨꯝ ꯌꯦꯡꯕꯗ ꯁꯪꯒꯥꯏ ꯂꯥꯕꯒꯨꯝꯕ ꯑꯗꯒꯤ ꯇꯤꯉꯤꯒꯨꯝꯕ ꯎꯊꯨꯝꯒꯨꯝꯕ ꯁꯤ ꯌꯥꯝ ꯇꯣꯏꯅ ꯎꯒꯜꯂꯤ ꯌꯥꯝ ꯇꯣꯏꯅ ꯍꯥꯏꯕꯁꯦ ꯆꯍꯤ ꯑꯃꯒꯤ ꯃꯅꯨꯡꯗ ꯊꯥ ꯑꯃ ꯑꯅꯤꯒꯨꯝꯕꯇ ꯑꯌꯥꯝꯕ ꯎꯒꯜꯂꯤ ꯁꯪꯒꯥꯏ ꯂꯥꯕꯗꯨꯗꯤ ꯑꯁ ꯃꯇ꯭ꯔꯣꯛꯀ ꯀꯥꯔꯗꯅ ꯌꯥꯝꯅ ꯐꯖꯩ ꯎꯊꯨꯝꯒꯗꯨꯗꯤ ꯃꯍꯥꯛꯀꯤ ꯃꯃꯥꯏꯗ ꯉꯥꯡꯂꯛ ꯉꯥꯡꯂꯛ ꯇꯧꯔꯒ ꯑꯩꯈꯣꯏꯒꯤ ꯌꯥꯝꯅ ꯃꯆꯤꯟꯒ ꯇꯨꯝꯂꯞ ꯇꯧꯔꯒ ꯌꯥꯝ ꯐꯖꯩ ꯌꯥꯝꯅ ꯌꯦꯡꯅꯤꯡꯉꯤ ꯑꯗꯣ ꯌꯥꯝ ꯇꯣꯏꯅꯗꯤ ꯎꯕ ꯐꯪꯗ꯭ꯔꯦ ꯆꯍꯤ ꯑꯃꯒꯤ ꯃꯅꯨꯡꯗ ꯊꯥ ꯑꯃꯒꯨꯝꯕ ꯑꯅꯤꯒꯨꯝꯕꯇ ꯇꯤꯉꯤꯗꯨꯅ ꯑꯩꯈꯣꯏꯒꯤ ꯌꯨꯝ ꯏꯪꯈꯣꯜꯗ ꯂꯣꯏꯕ ꯉꯥꯅꯨꯒꯨꯝꯕ ꯀꯔꯤꯒꯨꯝꯕ ꯌꯥꯝ ꯃꯥꯟꯗꯅ ꯃꯈꯣꯏꯅ ꯏꯁꯤꯡꯗ ꯂꯨꯞꯇꯅ ꯈꯣꯠꯇꯅ ꯁꯥꯟꯅꯕꯗꯨ ꯌꯥꯝꯅ ꯎꯏ ꯃꯔꯛ ꯃꯔꯛꯇ ꯑꯩꯈꯣꯏꯒꯤ ꯄꯣꯔꯣꯝ ꯍꯥꯏꯗꯅ ꯎꯆꯦꯛ ꯑꯃꯁꯨ ꯂꯩ ꯄꯣꯔꯣꯝꯗꯨꯁꯨ ꯃꯔꯛ ꯃꯔꯛꯇ ꯂꯥꯛꯄ ꯎꯏ ꯂꯥꯛꯏꯕ ꯎꯆꯦꯛꯁꯤꯡꯗꯨ ꯑꯩꯅ ꯅꯨꯃꯤꯗꯥꯡ ꯋꯥꯏꯔꯝꯗ ꯊꯣꯛ ꯊꯣꯛꯇꯅ ꯌꯦꯡꯉꯤ ꯑꯗꯨꯕꯨ ꯆꯍꯤ ꯑꯃꯒꯤ ꯃꯅꯨꯡꯗ ꯑꯃꯨꯛꯈꯛꯇꯅꯤꯅ ꯌꯥꯝ ꯇꯣꯏꯅꯗꯤ ꯇꯥꯡꯅ ꯎꯕ ꯐꯪꯉꯤ